ꯃꯔꯤꯐꯨ ꯃꯉꯥ ꯆꯥꯝꯃ ꯀꯨꯟ ꯃꯥꯄꯟ ꯂꯤꯁꯤꯡ ꯑꯍꯨꯝ ꯆꯥꯝꯃꯉꯥ ꯍꯨꯝꯐꯨ ꯃꯥꯊꯣꯏ ꯂꯤꯁꯤꯡ ꯍꯨꯝꯗ꯭ꯔꯥ ꯃꯉꯥ ꯆꯅꯤ ꯃꯔꯤꯐꯨ ꯇꯔꯦꯠ ꯂꯤꯆꯥ ꯃꯥꯄꯟ ꯂꯤꯁꯤꯡ ꯇꯔꯥꯍꯨꯝꯗꯣꯏ ꯆꯥꯇ꯭ꯔꯦꯠ